ꯍꯂꯣ ꯑꯥ ꯁꯤꯁꯦ ꯀꯥꯡꯄꯣꯛꯄꯤ ꯗꯤꯁꯇ꯭ꯔꯤꯛꯇ ꯂꯩꯕ ꯑꯩꯈꯣꯏ ꯁꯆꯤꯟ ꯑꯥꯎꯠꯐꯤꯠ ꯀꯂꯦꯛꯁꯟꯒꯤ ꯑꯣꯏꯗꯣꯏꯔꯥ ꯕ꯭ꯔꯣ ꯏꯁꯇꯣꯛꯁꯦ ꯑꯅꯧꯕꯁꯦ ꯀꯔꯤ ꯀꯔꯤ ꯂꯥꯛꯀꯦ ꯑꯥ ꯑꯥ ꯑꯗꯨꯗꯤ ꯕ꯭ꯔꯣ ꯀꯩꯅꯣꯒꯨꯝꯕꯗꯤ ꯌꯥꯎꯕꯤꯕ꯭ꯔꯣ ꯖꯤꯟꯁꯇ ꯄꯔꯦꯜꯂꯦꯜꯒꯨꯝꯕ ꯑꯣꯏꯕꯗ ꯕ꯭ꯂꯦꯛ ꯀꯂꯔ ꯑꯣꯏꯕ ꯑꯥ ꯑꯥ ꯑꯥ ꯉꯥꯏꯖꯒꯦ ꯉꯥꯏꯖꯒꯦ ꯕ꯭ꯂꯦꯛ ꯀꯂꯔꯁꯤꯅ ꯈꯤꯇꯪ ꯄꯥꯝꯕ ꯍꯥꯏꯇꯥꯔꯦ ꯑꯣ ꯂꯩꯔꯦ ꯄ꯭ꯔꯥꯏꯁꯇꯤ ꯀꯌꯥ ꯂꯩꯒꯦ ꯑꯥ ꯑꯗꯨꯒ ꯋꯦꯁꯇꯨꯒ ꯑꯝꯇꯪ ꯌꯦꯡꯕꯤꯔꯛꯎꯅꯦ ꯋꯦꯁꯁꯦ ꯊꯥꯔꯇꯤ ꯇꯨ ꯊꯥꯔꯇꯤ ꯐꯣꯔ ꯑꯗꯨꯝꯕ ꯈꯤꯇꯪ ꯌꯥꯅꯤ ꯑꯗꯨꯗꯤ ꯌꯥꯝ ꯐꯩꯅꯦ ꯄ꯭ꯔꯥꯏꯁꯇꯨ ꯑꯥ ꯋꯦꯁꯇꯨ ꯀꯔꯤ ꯑꯥ ꯑꯣꯀꯦ ꯑꯣꯀꯦ ꯌꯥꯔꯅꯤ ꯑꯗꯨꯗ ꯑꯗꯨꯝ ꯕꯦꯜ ꯐꯥꯖꯤꯜꯂꯒ ꯌꯥꯕ ꯄꯣꯠꯅꯤ ꯑꯗꯨ ꯀ꯭ꯋꯥꯂꯤꯇꯤꯗꯤ ꯀꯃꯥꯏꯅ ꯇꯧꯒꯦ ꯃꯥꯒꯤ ꯄꯣꯠꯇꯨꯒꯤ ꯑꯥ ꯑꯥ ꯑꯗꯣ ꯍꯧꯖꯤꯛꯀꯤ ꯋꯥꯟ ꯄꯣꯏꯟ ꯇꯨ ꯀꯦ ꯄꯤꯕꯗꯣ ꯄꯥꯝꯗꯤ ꯄꯥꯝꯃꯦꯕ ꯑꯩꯉꯣꯟꯗ ꯂꯩꯔꯤꯕ ꯕꯖꯦꯠꯁꯤꯒ ꯆꯥꯅꯔꯦꯕꯀꯣ ꯑꯗꯨꯒ ꯀꯩꯅꯣ ꯀ꯭ꯋꯥꯂꯤꯇꯤꯗꯨꯏ ꯋꯥꯅꯦꯕ ꯈꯤꯇꯪ ꯍꯥꯌꯔ ꯑꯣꯏꯒꯗ꯭ꯔꯥ ꯃꯦꯗꯤꯌꯝ ꯑꯣꯏꯒꯗ꯭ꯔꯥ ꯅꯠꯇ꯭ꯔꯒ ꯂꯣꯒ ꯑꯣꯏꯒꯗ꯭ꯔꯥꯕ ꯂꯣ ꯑꯣꯏꯔꯗꯤ ꯑꯩꯗꯤ ꯈꯤꯇꯪ ꯄꯥꯝꯖꯗꯕ ꯍꯥꯏ ꯇꯥꯔꯦ ꯑꯥ ꯕ꯭ꯔꯣꯒꯤꯁꯦ ꯀꯩꯅꯣ ꯇꯧꯕ꯭ꯔꯥ ꯄ꯭ꯔꯤ ꯕꯨꯀꯤꯡ ꯌꯥꯕ꯭ꯔꯥ ꯑꯗꯨꯗꯤ ꯕ꯭ꯔꯣ ꯕ꯭ꯔꯗꯔꯒꯤ ꯖꯤ ꯄꯦ ꯅꯝꯕꯔꯗꯨꯗ ꯑꯩ ꯑꯗꯨꯝ ꯀꯥꯞꯁꯤꯜꯂꯛꯑꯗꯤ ꯌꯥꯅꯤꯅꯦ ꯍꯥꯏꯐꯦꯠ ꯗꯥꯏꯔꯦꯛ ꯋꯥꯟ ꯄꯣꯏꯟ ꯇꯨ ꯀꯦꯗꯨ ꯀꯥꯞꯄꯛꯇ꯭ꯔꯁꯨ ꯐꯥꯏꯚ ꯍꯟꯗ꯭ꯔꯦꯗꯀꯨꯝꯕ ꯀꯥꯞꯄꯛꯑꯒ ꯕꯨꯛ ꯊꯝꯍꯜꯂꯒ ꯑꯩ ꯍꯌꯦꯡ ꯑꯃꯨꯛ ꯂꯥꯛꯑ ꯂꯧꯖꯒꯦ ꯉꯁꯤꯗꯤ ꯈꯤꯇꯪ ꯐꯔꯛ ꯇꯥꯔꯦ ꯑꯗꯨꯒ ꯀꯩꯅꯣꯒꯨꯝꯕ ꯁꯥꯔꯠꯀꯨꯝꯕꯒꯤ ꯃꯇꯥꯡꯗ ꯈꯤꯇꯪ ꯀꯩꯅꯣ ꯂꯩꯕꯒꯩ ꯍꯥꯏꯕꯤꯔꯛꯑꯣ ꯑꯥ ꯕ꯭ꯔꯣ ꯍꯥꯞ ꯁꯥꯔꯠꯀꯤ ꯂꯩꯕꯤꯕ꯭ꯔꯥ ꯑꯣꯀꯦ ꯍꯥꯞ ꯁꯥꯔꯠꯇꯣ ꯋꯥꯏꯠ ꯀꯂꯔꯒꯨꯝꯕꯗ ꯑꯗꯨ ꯄ꯭ꯔꯥꯏꯁꯁꯤ ꯀꯌꯥ ꯀꯌꯥ ꯄꯤꯕꯃꯨꯛꯇꯤ ꯂꯩ ꯑꯥ ꯑꯥ ꯑꯥ ꯑꯥ ꯑꯗꯨꯗꯤ ꯌꯥꯝ ꯐꯩꯅꯦ ꯑꯗꯣ ꯕ꯭ꯔꯗꯔꯒꯤꯁꯦ ꯀꯩꯅꯣ ꯇꯧꯕ꯭ꯔꯣ ꯑꯣꯟꯂꯥꯏꯟ ꯗꯤꯂꯤꯕꯔꯤꯒꯩ ꯑꯌꯥꯕꯗꯤ ꯈꯨꯗꯣꯡꯆꯥꯕꯗꯤ ꯂꯩꯕ꯭ꯔꯣ ꯑꯗꯨ ꯗꯤꯁꯇ꯭ꯔꯤꯛꯁꯦ ꯍꯥꯏꯕꯗꯤ ꯂꯝꯁꯦ ꯆꯧꯔꯥꯛꯅ ꯀꯥꯏ ꯀꯥꯏꯕꯨꯛꯇꯤ ꯀꯥꯡꯄꯣꯛꯄꯤ ꯗꯤꯁꯇ꯭ꯔꯤꯛꯀꯩꯁꯦ ꯂꯣꯏ ꯌꯥꯒꯗ꯭ꯔꯣ ꯑꯗꯨꯗꯤ ꯗꯤꯂꯤꯕꯔꯤ ꯆꯥꯔꯖꯀꯤꯗꯤ ꯀꯌꯥꯃꯨꯛ ꯑꯗꯨꯃꯥꯏꯅ ꯂꯩꯒꯅꯤ ꯑꯥ ꯃꯥꯅꯦ ꯑꯥ ꯑꯗꯨꯗꯤ ꯌꯥꯝ ꯊꯤ ꯐꯩ ꯍꯥꯏꯕꯗꯤ ꯗꯤꯂꯤꯕꯔꯤ ꯇꯧꯕ ꯂꯥꯛꯄꯗꯨꯁꯨ ꯕ꯭ꯔꯗꯔ ꯍꯣꯏꯁꯨ ꯊꯥꯎ ꯁꯦꯟ ꯇꯤꯡꯗꯅ ꯈꯣꯠꯇꯅ ꯆꯥꯝꯃ ꯍꯥꯏꯁꯤ ꯌꯥꯝ ꯊꯤꯅ ꯕꯦꯁꯇꯤ ꯇꯥꯔꯦ ꯑꯗꯣ ꯑꯗꯨ ꯑꯅꯤꯗꯣ ꯇꯧꯖꯔꯒꯦꯅꯦ ꯑꯗꯨ ꯁꯨꯁꯀꯤ ꯃꯇꯥꯡꯗꯗꯤ ꯀꯔꯤ ꯀꯔꯤ ꯂꯩ ꯁꯨꯁꯁꯦ ꯑꯅꯧꯕ ꯖꯣꯔꯗꯥꯟꯒꯤ ꯂꯩꯒꯗ꯭ꯔꯥ ꯖꯣꯔꯗꯥꯟꯒꯤ ꯂꯩꯒꯗ꯭ꯔꯣ ꯑꯥ ꯑꯥ ꯑꯥ ꯑꯗꯨꯗꯤ ꯕ꯭ꯔꯗꯔ ꯁꯨꯃꯥꯏꯅ ꯇꯧꯔꯒꯦ ꯑꯗꯨꯒꯤ ꯖꯣꯔꯗꯥꯟ ꯁꯨꯁꯇꯨꯅ ꯑꯃꯨꯛ ꯕ꯭ꯔꯣ ꯕ꯭ꯔꯗꯔ ꯍꯣꯏꯒꯤ ꯄꯣꯠ ꯂꯥꯛꯄꯒ ꯑꯗꯨꯝ ꯀꯣꯜ ꯇꯧꯕꯤꯔꯛꯑꯣꯕ ꯁꯤ ꯅꯝꯕꯔꯁꯤꯗ ꯑꯗꯨꯗꯨꯒ ꯑꯗꯨꯝ ꯍꯥꯏꯕꯤꯔꯛꯑꯣ ꯑꯗꯨꯒ ꯍꯧꯖꯤꯛꯀꯤ ꯑꯣꯏꯅꯗꯤ ꯀꯩꯅꯣ ꯇꯧꯔꯒꯦ ꯑꯩꯁꯨ ꯂꯥꯛꯄ ꯈꯤꯇꯪ ꯐꯔꯛ ꯇꯥꯕꯅꯤꯅ ꯑꯩꯅ ꯉꯁꯥꯏ ꯍꯥꯏꯖꯕ ꯍꯥꯞ ꯁꯥꯔꯠꯇꯨꯒ ꯖꯤꯟꯁ ꯄꯦꯔꯦꯔꯦꯜ ꯕ꯭ꯂꯦꯛꯇꯨꯒ ꯗꯤꯂꯤꯕꯔꯤ ꯇꯧꯕꯤꯔꯛꯑꯣꯅꯦ ꯑꯩꯒꯤ ꯀꯩꯀꯥꯗꯣ ꯊꯥꯖꯔꯛꯑꯒꯦ ꯑꯥ ꯊꯥꯖꯔꯛꯑꯒꯦ ꯊꯥꯖꯔꯛꯑꯒꯦ ꯌꯥꯝ ꯅꯨꯡꯉꯥꯏꯖꯔꯦ ꯑꯥ